ꯄꯦꯁꯦꯟꯖꯔ ꯕꯁꯁꯦ ꯑꯩ ꯏꯁꯥꯃꯛ ꯇꯣꯡꯖꯔꯦ ꯃꯥꯁꯦ ꯁꯟꯗꯣꯛꯅ ꯇꯥꯛꯎ ꯍꯥꯏ ꯇꯥꯔꯒꯗꯤ ꯃꯥꯁꯦ ꯃꯤ ꯅꯤꯐꯨ ꯇꯣꯡꯕ ꯆꯜꯂꯦ ꯍꯦꯟꯅ ꯆꯟꯕꯁꯨ ꯂꯩ ꯋꯥꯠꯅ ꯆꯟꯕꯁꯨ ꯂꯩ ꯃꯥꯏ ꯃꯥꯏ ꯀꯦꯄꯥꯁꯤꯇꯤꯗꯨꯒꯤ ꯃꯇꯨꯡ ꯏꯟꯅ ꯑꯗꯨꯕꯨ ꯃꯤꯅꯤꯃꯝꯗꯗꯤ ꯑꯗꯨꯝ ꯐꯣꯔꯇꯤꯗꯤ ꯑꯌꯥꯝꯕ ꯆꯜꯂꯦ ꯑꯗꯨꯒ ꯃꯥꯁꯦ ꯍꯧꯖꯤꯛꯇꯤ ꯌꯥꯝꯅ ꯆꯥꯎꯈꯠꯄ ꯃꯇꯝ ꯑꯣꯏꯔꯕꯅꯤꯅ ꯇꯤꯚꯤ ꯍꯥꯞꯄꯦ ꯑꯦꯁꯤ ꯍꯥꯞꯄꯁꯨ ꯑꯗꯨꯝ ꯂꯩꯔꯦ ꯑꯗꯨꯒ ꯃꯥꯁꯤ ꯕꯁꯇꯨꯒ ꯂꯣꯏꯅꯅ ꯃꯤ ꯑꯅꯤꯗꯤ ꯁꯣꯏꯗꯅ ꯀꯝꯄꯜꯁꯔꯤ ꯌꯥꯎꯒꯗꯕꯅꯦ ꯕꯁ ꯊꯧꯒꯗꯕ ꯑꯃ ꯑꯗꯨꯒ ꯑꯩꯈꯣꯏꯒꯤ ꯇꯤꯛꯀꯦꯠ ꯀꯂꯦꯛꯇꯔ ꯑꯣꯏꯒꯗꯕ ꯑꯃ ꯌꯥꯎꯒꯅꯤ ꯑꯗꯨꯒ ꯃꯥꯁꯦ ꯊꯣꯡ ꯑꯅꯤ ꯄꯥꯟꯒꯅꯤ ꯑꯌꯥꯝꯕꯅ ꯊꯣꯡ ꯑꯅꯤ ꯂꯣꯏ ꯄꯥꯜꯂꯤ ꯄꯥꯟꯗꯕꯁꯨ ꯌꯥꯎꯋꯦ ꯑꯗꯨꯒ ꯊꯣꯡ ꯑꯅꯤ ꯄꯥꯜꯂꯤꯗꯨꯏ ꯃꯔꯝꯗꯤ ꯑꯃꯅ ꯏꯟ ꯑꯣꯏꯒꯅꯤ ꯑꯃꯅ ꯑꯥꯎꯠ ꯑꯣꯏꯅꯕ ꯑꯩꯈꯣꯏꯒꯤ ꯗꯣꯔ ꯑꯅꯤ ꯄꯥꯟꯒꯅꯤ ꯑꯗꯨꯒ ꯃꯊꯛꯇ ꯕꯁꯇꯨꯒꯤ ꯃꯊꯛꯇ ꯑꯩꯈꯣꯏꯒꯤ ꯄꯣꯠ ꯆꯩ ꯍꯥꯞꯄ ꯌꯥꯕ ꯍꯥꯏꯕꯗꯤ ꯍꯦꯕꯤ ꯑꯩꯈꯣꯏꯅ ꯂꯝ ꯑꯃ ꯑꯔꯥꯞꯄ ꯑꯃ ꯆꯠꯄ ꯃꯇꯝꯗ ꯑꯔꯨꯝ ꯑꯔꯨꯝꯕ ꯄꯣꯠꯁꯨ ꯃꯌꯥꯝ ꯌꯥꯎꯕꯁꯨ ꯌꯥꯎꯋꯦ ꯕꯣꯔꯥꯒꯨꯝꯕ ꯕꯥꯏꯁꯥꯏꯀꯜꯒꯨꯝꯕ ꯑꯗꯨꯝꯕ ꯃꯌꯥꯝꯗꯣ ꯑꯩꯈꯣꯏꯅ ꯃꯊꯛꯇ ꯍꯥꯞꯀꯅꯤ ꯑꯔꯨꯝꯕꯁꯤꯡꯗꯨꯅ ꯑꯗꯨꯒ ꯕꯁꯁꯦ ꯊꯣꯡꯅꯥꯎꯁꯨ ꯃꯥ ꯊꯣꯡꯅꯥꯎ ꯌꯥꯎꯒꯅꯤ ꯑꯗꯨꯒ ꯑꯩꯈꯣꯏꯒꯤ ꯄꯔꯗꯥꯔꯒꯨꯝꯕ ꯑꯗꯨꯝꯕꯁꯨ ꯌꯥꯎꯋꯦ ꯑꯗꯨ ꯕꯁꯀꯤ ꯑꯦꯛꯁꯄ꯭ꯂꯦꯅꯦꯁꯟ ꯍꯥꯏꯔꯒꯗꯤ ꯁꯤꯁꯦ ꯍꯥꯏꯖꯔꯒꯦ